ꯌꯦꯟꯁꯥꯡ ꯃꯊꯦꯟ ꯃꯊꯦꯜ ꯊꯣꯡꯕꯗꯨ ꯌꯥꯝ ꯄꯥꯝꯖꯩ ꯑꯗꯨ ꯊꯣꯡꯕ ꯍꯩꯇꯕ ꯑꯩꯉꯣꯟꯗ ꯈꯔ ꯂꯨꯅ ꯊꯣꯛꯄꯗꯤ ꯈꯔ ꯌꯥꯎꯋꯦ ꯉꯥ ꯊꯣꯡꯕꯒꯨꯝꯕ ꯃꯥꯏꯔꯦꯟ ꯊꯣꯡꯕ ꯌꯦꯟ ꯊꯣꯡꯕ ꯄꯥꯟ ꯊꯣꯡꯕ ꯏꯔꯣꯟꯕ ꯎꯠꯇꯤ ꯊꯣꯡꯕꯁꯨ ꯌꯥꯝ ꯄꯥꯝꯃꯦ ꯑꯗꯨ ꯍꯩꯇꯦ ꯆꯥꯒꯦꯝ ꯄꯣꯝꯕꯁꯨ ꯄꯥꯝꯃꯦ ꯑꯗꯣ ꯑꯩꯅ ꯍꯩꯇ꯭ꯔꯤꯕꯒꯤ ꯃꯔꯝꯗꯤ ꯌꯦꯟꯁꯥꯡꯁꯦ ꯊꯣꯡꯕꯁꯤ ꯍꯩꯇꯕꯩꯅꯤ